ꯃꯩꯇꯩ ꯈꯨꯟꯅꯥꯏꯒꯤ ꯑꯣꯏꯅ ꯊꯋꯥꯟꯃꯤꯆꯥꯛꯁꯤꯡꯒꯤ ꯃꯇꯥꯡꯗ ꯌꯥꯝꯅ ꯊꯥꯖꯅꯕ ꯇꯦꯟꯇꯛꯅ ꯍꯥꯏꯌꯨ ꯍꯥꯏꯕ ꯇꯥꯔꯒꯗꯤ ꯅꯤꯡꯊꯧ ꯇꯣꯔꯦꯟ ꯇꯣꯔꯕꯥꯟꯗ ꯊꯣꯛꯂꯤꯕ ꯊꯋꯥꯟꯃꯤꯆꯥꯛ ꯇꯔꯦꯠ ꯑꯁꯤ ꯑꯗꯨꯉꯩ ꯃꯇꯝꯒꯤ ꯈꯣꯡꯖꯣꯝ ꯅꯨꯕꯤ ꯇꯔꯦꯠꯅ ꯑꯣꯟꯈꯤꯕꯅꯤ ꯍꯥꯏꯕ ꯋꯥꯔꯤ ꯑꯁꯤꯅꯤ